ꯍꯂꯣ

ꯑꯩꯁꯦ ꯉꯁꯤ ꯏꯍꯥꯟ ꯍꯥꯟꯅ ꯑꯥ ꯀꯨꯏꯔꯕꯒꯤꯇꯨꯡꯗ ꯑꯩꯁꯦ ꯃꯣꯔꯦꯗ ꯂꯥꯛꯆꯕꯅꯦꯕꯀꯣ ꯑꯗꯨꯅ ꯑꯥ ꯑꯩꯁꯦ ꯁꯤꯡꯖꯃꯩꯗꯒꯤꯅꯦ ꯑꯗꯨꯗꯨꯅ ꯆꯥꯕ ꯊꯛꯄꯒꯤ ꯀꯩꯅꯣ ꯈꯔ ꯈꯪꯅꯤꯡꯕ ꯍꯥꯏꯇꯥꯔꯦ ꯀꯨꯏꯔꯕꯒꯤꯇꯨꯡꯗ ꯂꯥꯛꯄꯅꯤꯅ ꯑꯩꯗꯣ ꯍꯧꯖꯤꯛꯇꯣ ꯈꯪꯗꯣꯏꯅꯦ ꯀꯩ ꯍꯥꯏꯕ

ꯑꯩꯅ ꯈꯔ ꯄꯤꯛꯏꯀꯥꯟꯗ ꯂꯥꯛꯄꯅꯦꯕ ꯀꯨꯏꯔꯦ ꯑꯁꯨꯛꯀꯤ ꯃꯇꯤꯛ ꯎꯝ

ꯑꯣ ꯑꯗꯣ ꯀꯩꯅꯣ ꯃꯩꯇꯩꯒꯤ ꯍꯣꯇꯦꯜ ꯑꯁꯦꯡꯕꯒꯨꯝꯕꯁꯦ ꯑꯗꯨꯝ ꯂꯩꯕ ꯅꯠꯇ꯭ꯔꯣ ꯎꯝ ꯑꯗꯨꯗ ꯀꯩꯀꯩ ꯃꯊꯦꯜꯗꯤ ꯐꯪꯒꯅꯤ ꯑꯣꯑꯣ ꯁꯤꯗ ꯀꯩꯅꯣ ꯑꯩꯅ ꯑꯩ ꯂꯩꯔꯤꯕꯗꯩ ꯀꯌꯥꯃꯨꯛ ꯆꯠꯂꯒ ꯂꯩꯗꯧ ꯂꯩꯒꯦ

ꯑꯩꯁꯦ ꯁꯤꯗ ꯍꯣꯇꯦꯜ ꯑꯃꯗ ꯂꯩꯔꯤ ꯖꯒꯥ ꯗꯥꯏꯔꯦꯛꯇꯤ ꯑꯩ ꯈꯪꯗꯦꯕ ꯀꯨꯏꯔꯕꯩ ꯇꯨꯡꯗ ꯂꯥꯛꯄꯅꯦ ꯑꯩꯁꯨ ꯚꯥꯕꯇꯣ ꯇꯁꯦꯡ ꯑꯣꯏꯗ꯭ꯔꯤꯕꯒꯤ ꯌꯧꯔꯛꯄ ꯀꯨꯏꯗ꯭ꯔꯤꯕꯀꯣ ꯍꯣꯏ ꯑꯗꯨꯕꯨꯗꯤ

ꯑꯣꯑꯣ ꯑꯗꯨꯗꯤ ꯑꯗꯣꯝꯒꯤ ꯗꯨꯀꯥꯟ ꯗꯨꯀꯥꯟ ꯍꯥꯡꯉꯦ ꯍꯥꯏꯕ ꯅꯠꯇ꯭ꯔꯣ ꯑꯗꯨꯗꯤ ꯍꯌꯦꯡ ꯑꯗꯣꯝꯒꯤ ꯗꯨꯀꯥꯟꯗ ꯀꯣꯏꯊꯣꯛꯆꯔꯛꯑꯒꯦ

ꯍꯣꯏ ꯍꯣꯏ ꯑ ꯑ ꯑ